ꯑꯩꯈꯣꯏꯒꯤ ꯀꯣꯕꯤꯠ ꯅꯥꯏꯟꯇꯤꯟꯒ ꯃꯔꯤ ꯂꯩꯅꯅ ꯑꯩꯈꯣꯏꯒꯤ ꯀꯔꯝꯕ ꯆꯦꯂꯦꯟꯖꯦꯁ ꯃꯥꯌꯣꯛꯅꯕꯒꯦ ꯍꯥꯏꯔꯒꯗꯤ ꯑꯩꯈꯣꯏꯒꯤ ꯃꯅꯤꯄꯨꯔꯒꯤ ꯑꯦꯖꯨꯀꯦꯁꯟ ꯁꯦꯛꯇꯔꯗ ꯀꯔꯝꯕ ꯆꯦꯂꯦꯟꯖꯦꯁꯁꯤ ꯃꯥꯌꯣꯛꯅꯒꯦ ꯍꯥꯏꯕ ꯇꯥꯔꯒꯗꯤ ꯑꯩꯈꯣꯏꯒꯤ ꯁꯥꯇ꯭ꯔꯁꯤꯡ ꯀꯣꯕꯤꯠ ꯅꯥꯏꯟꯇꯤꯟꯁꯤꯅ ꯃꯔꯝ ꯑꯣꯏꯔꯀꯥꯟꯗ ꯏꯁꯀꯨꯜ ꯀꯥꯔꯝꯕ ꯑꯗꯨ ꯀꯥꯈꯤꯗ꯭ꯔꯦ ꯑꯗꯨꯒ ꯁ꯭ꯀꯨꯜ ꯀꯥꯗꯕꯅ ꯃꯔꯝ ꯑꯣꯏꯔꯀꯥꯟꯗ ꯑꯩꯈꯣꯏ ꯁꯥꯇ꯭ꯔꯁꯤꯡꯁꯤꯅ ꯃꯌꯨꯝ ꯃꯌꯨꯝꯗ ꯂꯩꯔꯒ ꯑꯩꯈꯣꯏꯒꯤ ꯂꯥꯏꯔꯤꯛ ꯐꯖꯅ ꯅꯤꯡꯊꯤ ꯅꯨꯡꯉꯥꯏꯅ ꯄꯥꯕ ꯉꯝꯗꯕ ꯑꯗꯨꯒ ꯑꯗꯨꯅ ꯃꯔꯝ ꯑꯣꯏꯔꯀꯥꯟꯗ ꯑꯩꯈꯣꯏꯒꯤ ꯁꯥꯇ꯭ꯔꯁꯤꯡ ꯂꯥꯏꯔꯤꯛ ꯂꯥꯏꯁꯨꯗ ꯊꯋꯥꯏ ꯌꯥꯎꯕꯒ ꯍꯟꯊꯔꯛꯄ ꯁꯤꯒꯨꯝꯕ ꯑꯃꯁꯨ ꯃꯥꯌꯣꯛꯅꯔꯦ ꯑꯗꯨꯒ ꯑꯩꯈꯣꯏꯅ ꯂꯥꯏꯔꯤꯛ ꯄꯥꯒꯦ ꯍꯥꯏꯕ ꯇꯥꯔꯒꯁꯨ ꯊꯋꯥꯏ ꯌꯥꯎꯕ ꯁꯥꯇ꯭ꯔꯁꯤꯡꯅ ꯂꯥꯏꯔꯤꯛ ꯄꯥꯒꯦ ꯍꯥꯏꯕ ꯇꯥꯔꯒꯁꯨ ꯑꯩꯈꯣꯏ ꯁ꯭ꯇꯨꯗꯦꯟ ꯑꯩꯈꯣꯏꯒꯤ ꯇꯤꯆꯔꯁꯤꯡꯁꯤꯅ ꯇꯤꯆꯔꯁꯤꯡꯒ ꯑꯩꯈꯣꯏꯒꯤ ꯁ꯭ꯇꯨꯗꯦꯟꯁꯤꯡꯁꯤꯒ ꯑꯩꯈꯣꯏꯒꯤ ꯃꯔꯛꯁꯤꯗ ꯌꯥꯝꯅ ꯆꯥꯎꯅ ꯒꯦꯞ ꯑꯃ ꯂꯩꯕ ꯀꯣꯕꯤꯠ ꯅꯥꯏꯟꯇꯤꯟꯁꯤꯅ ꯃꯔꯝ ꯑꯣꯏꯔꯀꯥꯟꯗ ꯃꯁꯤꯅ ꯁꯤꯒꯤ ꯁꯤꯒꯨꯝꯕ ꯑꯆꯧꯕ ꯈꯨꯗꯣꯡꯆꯥꯗꯕ ꯑꯃꯗꯤ ꯃꯥꯌꯣꯛꯅꯔꯦ ꯆꯦꯂꯦꯟꯖꯦꯁ ꯍꯥꯏꯔꯒꯗꯤ ꯑꯗꯨꯒ ꯑꯩꯈꯣꯏꯒꯤ ꯑꯣꯄꯣꯔꯇꯨꯅꯤꯇꯤꯁ ꯑꯣꯄꯣꯔꯆꯨꯅꯤꯇꯤꯁ ꯍꯥꯏꯔꯒꯗꯤ ꯁꯤꯗꯩꯗ ꯑꯦꯖꯨꯀꯦꯁꯟ ꯁꯦꯛꯇꯔꯗ ꯀꯣꯕꯤꯠ ꯅꯥꯏꯟꯇꯤꯟꯅ ꯄꯤꯔꯤꯕ ꯑꯣꯄꯣꯔꯆꯨꯅꯤꯇꯤ ꯍꯥꯏꯔꯒꯗꯤ ꯑꯩꯈꯣꯏꯒꯤ ꯑꯩꯈꯣꯏꯒꯤ ꯑꯦꯖꯨꯀꯦꯁꯟ ꯁꯦꯛꯇꯔꯁꯦ ꯍꯦꯟꯅ ꯆꯥꯎꯕ ꯍꯦꯟꯅ ꯗꯦꯕꯂꯞꯃꯦꯟ ꯑꯣꯏꯕ ꯃꯥꯏꯀꯩꯗ ꯆꯪꯁꯤꯜꯂꯛꯑꯦ ꯀꯃꯥꯏꯅ ꯍꯥꯏꯔꯒꯗꯤ ꯑꯩꯈꯣꯏꯒꯤ ꯍꯥꯟꯅ ꯑꯣꯟꯂꯥꯏꯟ ꯀ꯭ꯂꯥꯁꯦꯁꯁꯤꯡ ꯂꯩꯔꯝꯗꯕ ꯑꯗꯨ ꯑꯩꯈꯣꯏ ꯀꯣꯕꯤꯠ ꯅꯥꯏꯟꯇꯤꯟꯁꯤꯅ ꯃꯔꯝ ꯑꯣꯏꯔꯀꯥꯟꯗ ꯑꯣꯟꯂꯥꯏꯟ ꯀ꯭ꯂꯥꯁꯦꯁ ꯂꯩꯍꯜꯂꯦ ꯁꯤꯅ ꯃꯔꯝ ꯑꯣꯏꯔꯒ ꯍꯦꯟꯅ ꯍꯧꯖꯤꯛꯁꯨ ꯇꯨꯡ ꯀꯣꯏꯅ ꯑꯣꯟꯂꯥꯏꯟ ꯀ꯭ꯂꯥꯁꯦꯁꯁꯤ ꯆꯠꯊꯔꯤ ꯑꯗꯨꯒ ꯑꯣꯟꯂꯥꯏꯟ ꯀ꯭ꯂꯥꯁꯦꯁꯁꯤꯗ ꯍꯦꯟꯅ ꯑꯣꯖꯥꯁꯤꯡꯅ ꯇꯥꯛꯅꯤꯡꯂꯤꯕ ꯄꯣꯠ ꯑꯗꯨ ꯑꯩꯈꯣꯏꯒꯤ ꯗꯤꯁꯄ꯭ꯂꯦ ꯇꯧꯔꯒꯥꯟꯗ ꯇꯥꯛꯄ ꯈꯣꯠꯄ ꯑꯗꯨꯒꯨꯝꯕꯒꯤ ꯈꯨꯗꯣꯡꯆꯥꯕ ꯑꯃꯁꯨ ꯄꯤꯔꯦ ꯁꯦ ꯁꯤꯅ ꯑꯣꯄꯣꯔꯆꯨꯅꯤꯇꯤ ꯍꯥꯏꯕ ꯇꯥꯔꯦ ꯑꯗꯨꯒ ꯏꯟꯐ꯭ꯔꯥꯁ꯭ꯇꯛꯆꯔꯗ ꯀꯩꯗ ꯈꯨꯗꯣꯡꯆꯥꯗꯕ ꯍꯥꯏꯔꯒꯗꯤ ꯑꯩꯈꯣꯏꯒꯤ ꯃꯅꯤꯄꯨꯔꯒꯤ ꯑꯣꯏꯅꯗꯤ ꯑꯩꯈꯣꯏꯒꯤ ꯑꯦꯖꯨꯒꯦꯖꯟ ꯁꯦꯛꯇꯔꯗ ꯄ꯭ꯔꯥꯏꯕꯦꯠ ꯁꯦꯛꯇꯔꯁꯤꯅ ꯍꯦꯟꯅ ꯆꯦꯂꯤ ꯃꯣꯏ ꯃꯁꯦꯜ ꯆꯦꯂꯦꯟꯁ ꯇꯧꯔꯀꯥꯟꯗ ꯍꯦꯟꯅ ꯍꯦꯟꯅ ꯑꯦꯠꯕꯥꯟꯁ ꯑꯣꯏꯕ ꯄꯣꯠ ꯑꯃꯗ ꯂꯩꯈ꯭ꯔꯦ ꯑꯗꯨꯒ ꯑꯩꯈꯣꯏꯒꯤ ꯒꯣꯔꯃꯦꯟꯒꯤ ꯑꯣꯏꯕ ꯒꯣꯔꯃꯦꯟꯒꯤ ꯁ꯭ꯀꯨꯜꯒꯤ ꯀꯦꯅꯣꯁꯤꯡꯁꯦ ꯍꯥꯏꯗꯤ ꯁ꯭ꯀꯨꯜꯁꯤꯡꯁꯦ ꯁꯝꯅ ꯍꯥꯏꯔꯕꯗ ꯏꯟꯐ꯭ꯔꯁ꯭ꯇ꯭ꯔꯛꯆꯔꯁꯦ ꯌꯥꯝꯅ ꯅꯦꯝꯃꯦ ꯑꯣꯖꯥꯗꯤ ꯌꯥꯝꯅ ꯂꯩ ꯑꯗꯨꯕꯨ ꯑꯩꯈꯣꯏꯒꯤ ꯏꯟꯐ꯭ꯔꯥꯁ꯭ꯇ꯭ꯔꯛꯆꯔ ꯑꯩꯈꯣꯏꯒꯤ ꯁꯥꯔꯤꯕ ꯃꯑꯣꯡ ꯑꯗꯨꯗꯒꯤ ꯂꯩꯒꯗꯕ ꯑꯩꯈꯣꯏꯒꯤ ꯕꯦꯟꯁꯁꯤꯡ ꯑꯗꯒꯤ ꯁꯥꯇ꯭ꯔꯁꯤꯡ ꯌꯥꯝꯅ ꯋꯥꯠꯂꯦ ꯑꯗꯣ ꯁꯤꯒꯨꯝꯕ ꯈꯔ ꯃꯥꯌꯣꯛꯅꯔꯦ